ꯂꯥꯏ ꯌꯦꯛꯄꯁꯦ ꯑꯩꯅ ꯑꯍꯥꯟꯕ ꯍꯧꯔꯛꯄ ꯃꯇꯝꯗ ꯌꯥꯝꯅ ꯍꯩꯇꯕꯒꯤ ꯑꯩꯅ ꯂꯥꯏꯁꯤꯒꯤ ꯕꯥꯎꯟꯗꯔꯤꯁꯤ ꯍꯦꯟꯗꯣꯛꯑꯒ ꯌꯦꯛꯏ ꯑꯗꯨꯒ ꯑꯍꯥꯟꯕꯗ ꯄꯦꯟꯁꯤꯜꯅ ꯐꯖꯅ ꯑꯃꯨꯔꯛꯇꯪ ꯌꯦꯛꯄ ꯌꯥꯕ ꯂꯥꯏꯗꯣ ꯑꯩꯅ ꯍꯟꯖꯤꯟ ꯍꯟꯖꯤꯟ ꯌꯦꯛꯁꯤꯟꯕꯗꯒꯤ ꯃꯆꯨꯒꯁꯦ ꯌꯥꯝꯅ ꯊꯤꯔꯒ ꯌꯦꯡꯕꯗ ꯂꯥꯏꯁꯤ ꯌꯥꯝꯅ ꯐꯖꯗ꯭ꯔꯦ ꯑꯗꯨꯒ ꯑꯩꯅ ꯑꯁꯣꯏꯕꯁꯤꯁꯨ ꯃꯨꯊꯠꯄ ꯃꯇꯝꯗ ꯑꯩꯅ ꯃꯨꯊꯠꯈꯔꯤꯕ ꯄꯣꯠꯈꯔꯤꯕ ꯄꯣꯠꯇꯣ ꯃꯃꯤ ꯇꯥꯔ ꯂꯩꯍꯧꯔꯒ ꯑꯩꯅ ꯑꯅꯧꯕ ꯑꯃꯨꯛ ꯆꯨꯝꯊꯣꯛꯑꯒ ꯌꯦꯛ ꯃꯇꯝꯗ ꯍꯥꯟꯅꯒꯤꯗꯣ ꯃꯃꯤ ꯇꯥꯕꯗꯒꯤ ꯂꯥꯏꯁꯦ ꯌꯦꯡꯕꯗ ꯌꯥꯝꯅ ꯐꯖꯗꯦ ꯑꯗꯨꯕꯨ ꯑꯩꯅ ꯍꯟꯖꯤꯟ ꯍꯟꯖꯤꯟ ꯌꯦꯛꯑꯒ ꯏꯁꯥꯅ ꯍꯣꯠꯅꯖꯕꯗꯒꯤ ꯇꯣꯏꯅ ꯇꯣꯏꯅ ꯌꯦꯛꯇꯨꯅ ꯍꯣꯠꯅꯔꯛꯄꯗꯒꯤ ꯍꯧꯖꯤꯛꯇꯤ ꯑꯩꯅ ꯌꯦꯛꯆꯔꯤꯕ ꯂꯥꯏ ꯑꯁꯤ ꯌꯥꯝꯅ ꯐꯖꯔꯦ ꯑꯗꯨꯒ ꯌꯦꯡꯕꯗꯁꯨ ꯈꯨꯠ ꯌꯥꯝ ꯆꯪꯅ ꯌꯥꯝ ꯅꯥꯟꯅ ꯌꯦꯛꯄ ꯃꯥꯜꯂꯦ ꯃꯤꯅ ꯍꯦꯛ ꯌꯦꯡꯊꯣꯛꯄ ꯃꯇꯝꯗ ꯑꯩꯒꯤ ꯂꯥꯏ ꯑꯁꯤ ꯐꯖꯔꯦ ꯑꯗꯨꯅ ꯑꯩ ꯏꯁꯥꯗ ꯍꯛꯊꯦꯡꯅꯅ ꯊꯦꯡꯅꯈꯤꯕ ꯑꯣꯏꯕꯅꯤꯅ ꯑꯩꯅ ꯍꯥꯏꯖꯅꯤꯡꯕꯒꯤ ꯌꯥꯝ ꯇꯣꯏꯅ ꯇꯣꯏꯅ ꯌꯦꯛꯄꯤꯕ ꯏꯁꯥꯅ ꯌꯥꯝ ꯅꯥꯟꯅ ꯌꯦꯛꯄꯤꯕ ꯑꯁꯤ ꯑꯁꯤ ꯌꯥꯝꯅ ꯗꯔꯀꯥꯔ ꯑꯣꯏ ꯍꯥꯏꯅ ꯈꯟꯖꯩ ꯑꯗꯨꯅ ꯏꯁꯥꯅ ꯍꯟꯖꯤꯟ ꯍꯟꯖꯤꯟ ꯌꯦꯛꯄꯤꯗꯨꯅ ꯏꯁꯥꯒꯤ ꯐꯖꯅꯕꯒꯤ ꯃꯑꯣꯡ ꯑꯁꯤ ꯁꯦꯝꯖꯍꯟꯅꯤꯡꯏ